ꯍꯧꯖꯤꯛꯀꯤ ꯑꯣꯏꯅꯗꯤ ꯑꯩꯈꯣꯏ ꯃꯅꯤꯄꯨꯔꯁꯦ ꯅꯥꯠꯁꯤꯕꯨꯗꯤ ꯍꯥꯟꯅ ꯊꯥꯏꯅ ꯃꯇꯝꯗꯒꯤꯅ ꯌꯥꯝꯅ ꯀꯟꯕ ꯑꯃꯁꯨꯡ ꯌꯣꯛꯈꯠꯄꯒꯤ ꯊꯧꯔꯥꯡꯁꯦ ꯑꯗꯨꯝ ꯂꯧꯈꯠꯂꯦꯀꯣ ꯑꯗꯨ ꯑꯣꯏꯔꯒꯁꯨ ꯍꯧꯖꯤꯛꯀꯤ ꯑꯣꯏꯅꯗꯤ ꯑꯍꯣꯡꯕ ꯀꯌꯥ ꯑꯃꯁꯨ ꯂꯩꯔꯤꯕ ꯂꯝꯗꯝ ꯑꯃ ꯑꯣꯏꯔꯤꯕꯅꯤ ꯑꯩꯈꯣꯏ ꯃꯅꯤꯄꯨꯔꯁꯦ ꯑꯗꯨꯅ ꯃꯅꯤꯄꯨꯔꯁꯦ ꯖꯥꯇꯤ ꯃꯌꯥꯝꯅ ꯊꯜꯂꯤꯕ ꯂꯝ ꯑꯃꯁꯨ ꯑꯣꯏꯔꯤꯕ ꯃꯔ ꯃꯔꯛꯇ ꯑꯩꯈꯣꯏ ꯌꯣꯛꯈꯠꯂꯤꯕ ꯀꯂꯥ ꯑꯃꯁꯨꯡ ꯁꯪꯁꯀ꯭ꯔꯤꯇꯤꯒꯤ ꯈꯨꯗꯣꯡ ꯃꯌꯥꯝꯁꯦ ꯈꯨꯗꯜ ꯃꯌꯥꯝꯁꯦ ꯑꯈꯣꯏꯅ ꯄꯥꯡꯊꯣꯛꯄ ꯃꯇꯝꯗ ꯍꯧꯖꯤꯛ ꯃꯇꯝꯗꯤ ꯀꯥ ꯍꯦꯟꯅ ꯊꯥꯏꯅ ꯃꯇꯝꯗ ꯂꯩꯔꯝꯃꯤꯕ ꯃꯌꯥꯝꯅ ꯌꯥꯝ ꯆꯥꯎꯅ ꯁꯤꯜꯂꯝꯕ ꯊꯧꯑꯣꯡꯁꯤꯡꯁꯦ ꯈꯔ ꯍꯟꯊꯔꯛꯑꯦꯅꯗꯤ ꯈꯟꯖꯩ ꯑꯗꯨꯒ ꯍꯧꯖꯤꯛ ꯍꯥꯟꯅ ꯂꯩꯔꯝꯃꯤꯕ ꯕꯩꯁꯅꯣꯞꯀꯤ ꯂꯥꯏꯅꯤꯡꯒꯤ ꯍꯤꯟꯗꯨꯒꯤ ꯂꯥꯏꯅꯤꯡꯁꯤꯁꯨ ꯍꯧꯖꯤꯛ ꯃꯅꯤꯄꯨꯔꯗ ꯂꯩꯔꯤꯕ ꯑꯩꯈꯣꯏꯒꯤ ꯁꯪꯁꯀ꯭ꯔꯤꯇꯤꯁꯤ ꯃꯥꯡꯊꯔꯛꯏꯕꯅꯤꯅ ꯑꯗꯨꯝ ꯐꯕ ꯐꯠꯇꯕꯒꯤ ꯋꯥꯕꯨꯗꯤ ꯅꯠꯆꯗꯦ ꯑꯗꯨꯕꯨ ꯍꯧꯖꯤꯛ ꯁꯅꯥꯃꯍꯤ ꯅꯤꯡꯕꯁꯤꯅꯕꯨꯗꯤ ꯍꯦꯟꯅ ꯌꯣꯛꯈꯠ ꯌꯣꯛꯈꯠꯄ ꯍꯧꯅꯔꯦꯀꯣ ꯍꯧꯖꯤꯛ ꯃꯅꯤꯄꯨꯔꯗꯗꯤ ꯑꯗꯨꯅ ꯃꯔꯝ ꯑꯣꯏꯔꯀꯥꯟꯗ ꯑꯩꯈꯣꯏ ꯁꯅꯥꯃꯍꯤꯒ ꯃꯔꯤ ꯂꯩꯅꯔꯕ ꯅꯥꯠꯀꯤ ꯅꯥꯠꯀꯤ ꯂꯩꯔꯤꯕ ꯍꯧꯖꯤꯛꯀꯤ ꯂꯤꯆꯠ ꯃꯌꯥꯝ ꯍꯥꯏꯇꯥꯔꯦ ꯀꯂꯥꯁꯤꯡ ꯑꯗꯨꯒ ꯁꯅꯥꯃꯍꯤꯒ ꯂꯥꯏꯅꯤꯡꯒ ꯃꯔꯤ ꯂꯩꯅꯅ ꯂꯩꯔꯤꯕ ꯂꯥ ꯂꯥꯏ ꯍꯔꯥꯎꯕꯒꯨꯝꯕ ꯑꯗꯨꯒ ꯍꯥꯟꯅꯒꯤ ꯃꯩꯇꯩ ꯆꯠꯅꯕꯤꯒꯨꯝꯕꯕꯨꯗꯤ ꯌꯥꯝꯅ ꯌꯣꯛꯈꯠꯂꯤ ꯑꯃꯁꯨꯡ ꯃꯣꯏꯁꯦ ꯍꯦꯟꯅ ꯄꯥꯡꯊꯣꯛꯄꯁꯨ ꯎꯖꯩꯌꯦꯅ ꯈꯜ ꯍꯥꯏꯅꯤꯡꯏ ꯑꯗꯨꯕꯨ ꯕꯩꯁꯅꯣꯞꯀ ꯂꯩꯔꯝꯃꯤꯕ ꯍꯥꯏꯕ ꯇꯥꯔꯦ ꯆꯍꯤ ꯅꯤꯐꯨ ꯌꯥꯡꯈꯩꯗ ꯍꯥꯟꯅ ꯌꯥꯝꯅ ꯍꯧꯅ ꯌꯥꯝꯅ ꯆꯥꯎꯅ ꯇꯧꯔꯝꯃꯤꯕ ꯀꯥꯡ ꯑꯃꯁꯨꯡ ꯗꯨꯔꯒꯥ ꯄꯨꯖꯥꯒꯨꯝꯕꯗꯤ ꯃꯅꯤꯄꯨꯔꯗ ꯍꯥꯟꯅꯒꯤ ꯐꯤꯕꯝꯒ ꯍꯥꯏꯅꯔꯨꯔꯗꯤ ꯌꯥꯝꯅ ꯍꯟꯊꯔꯦꯅ ꯈꯟꯖꯩ ꯑꯃꯁꯨꯡ ꯒꯣꯕꯤꯟꯗꯗ ꯆꯠꯇꯅ ꯌꯥꯎꯁꯪꯒꯤ ꯀꯨꯝꯍꯩ ꯀꯩ ꯀꯩ ꯄꯥꯡꯊꯣꯛꯄ ꯃꯇꯝꯁꯤꯗꯁꯨ ꯌꯥꯎꯁꯪꯕꯨꯗꯤ ꯃꯅꯤꯄꯨꯔꯗ ꯑꯗꯨꯝ ꯆꯥꯎꯔꯒ ꯂꯩꯖꯔꯒꯁꯨ ꯃꯅꯤꯄꯨꯔꯗ ꯂꯩꯔꯤꯕ ꯌꯥꯎꯁꯪꯒꯤ ꯐꯤꯕꯝꯁꯤꯗꯤ ꯁ꯭ꯄꯣꯔꯠꯁ ꯑꯃꯁꯨꯡ ꯅꯍꯥꯁꯤꯡꯒꯤ ꯄꯨꯟꯕ ꯈꯛꯇ ꯑꯗꯨꯝ ꯑꯣꯏꯔꯦꯅ ꯍꯥꯏꯖꯅꯤꯡꯏ ꯑꯗꯨꯝ ꯀꯂꯥꯒ ꯅꯥꯠꯀꯤ ꯃ ꯒ ꯃꯔꯤ ꯂꯩꯅꯅꯗꯤ ꯀꯥ ꯍꯦꯟꯅ ꯑꯗꯨꯝ ꯄꯥꯡꯈꯣꯛꯆꯗ꯭ꯔꯦꯅ ꯍꯥꯏꯅꯤꯡꯏ